ꯑꯩꯅ ꯑꯩꯒꯤ ꯍꯩꯀꯣꯜꯗ ꯍꯩꯔꯥ ꯊꯥꯕ ꯃꯇꯝꯗ ꯍꯩꯔꯥꯁꯤꯡꯗꯨꯅ ꯄꯥꯜꯂꯛꯄ ꯃꯇꯝꯗ ꯐꯥꯎꯔꯤꯕ ꯑꯩꯉꯣꯟꯗ ꯑꯩ ꯑꯩꯒꯤ ꯋꯥꯈꯜꯗ ꯑꯩꯒꯤ ꯄꯨꯛꯅꯤꯡꯗ ꯐꯥꯎꯔꯤꯕ ꯅꯨꯡꯉꯥꯏꯕ ꯋꯥꯈꯜꯗ ꯅꯨꯡꯉꯥꯏꯕꯗꯨꯗꯤ ꯑꯩꯅ ꯍꯥꯏꯗꯤ ꯄꯨꯟꯁꯤꯁꯤꯗ ꯑꯩꯅ ꯅꯍꯥꯟꯋꯥꯏꯗꯒꯤ ꯃꯃꯥꯡ ꯃꯃꯥꯡꯗ ꯑꯩꯈꯣꯏꯅ ꯆꯥꯔꯛꯏ ꯍꯩ ꯔꯥꯁꯤꯡ ꯃꯈꯩ ꯑꯩꯅ ꯊꯥꯔꯨꯕ ꯅꯠꯇꯦ ꯃꯤꯅ ꯊꯥꯔꯒ ꯄꯥꯜꯂꯛꯄ ꯃꯇꯝꯗꯨꯗ ꯑꯩꯈꯣꯏꯅ ꯆꯥꯕꯅꯤ ꯍꯦꯛꯑꯒ ꯆꯥꯕꯅꯤ ꯑꯗꯨꯒꯤ ꯑꯗꯣ ꯉꯁꯤꯗꯤ ꯑꯩꯅ ꯑꯃꯨꯛ ꯑꯩ ꯑꯩꯅ ꯊꯥꯖꯔꯤ ꯄꯥꯝꯕꯤꯗꯨꯅ ꯃꯄꯨꯡ ꯃꯔꯩ ꯐꯥꯔꯒ ꯍꯩ ꯔꯥ ꯄꯥꯜꯂꯛꯄ ꯃꯇꯝꯁꯤꯗ ꯑꯩꯉꯣꯟꯗ ꯍꯥꯏꯕꯗꯤ ꯑꯩꯅ ꯅꯍꯥꯟꯋꯥꯏꯗꯒꯤ ꯆꯥꯈꯤꯕ ꯃꯌꯥꯝꯗꯨ ꯃꯤꯅ ꯊꯥꯔꯝꯃꯒ ꯆꯥꯈꯤꯕ ꯃꯌꯥꯝꯗꯨꯗ ꯇꯧꯕꯤꯃꯜ ꯈꯪꯕ ꯑꯣꯏꯅ ꯑꯩꯅ ꯏꯁꯥꯗ ꯐꯥꯎꯏ ꯍꯥꯏ ꯍꯥꯏꯗꯤ ꯑꯩꯅ ꯊꯥꯔꯤꯕꯗꯨꯁꯨ ꯑꯩꯒꯤ ꯇꯨꯡꯒꯤ ꯖꯅꯦꯔꯦꯁꯟ ꯈꯔ ꯃꯤ ꯈꯔ ꯖꯅꯦꯔꯦꯁꯟ ꯈꯔ ꯃꯈꯩꯗꯨꯗꯗꯤ ꯆꯥꯕꯗꯣ ꯑꯃꯨꯛ ꯐꯪꯗꯣꯏꯅꯤꯅ ꯑꯩꯅ ꯑꯗꯨꯒꯤ ꯀꯟꯇ꯭ꯔꯤꯕꯨꯁꯟꯗꯨꯁꯨ ꯑꯩꯉꯣꯟꯗ ꯈꯔ ꯉꯝꯃꯦ ꯍꯥꯏꯕꯒꯤ ꯏꯁꯥꯗ ꯆꯥꯎꯊꯣꯛꯆꯕ ꯅꯨꯉꯥꯏꯖꯕ ꯑꯝ ꯑꯗꯨꯝ ꯐꯥꯎꯋꯏ ꯍꯥꯏꯇꯥꯔꯦ